ꯆꯥꯛꯀꯨꯝꯕ ꯊꯣꯡꯉꯒ ꯊꯤꯔꯒ ꯊꯝꯃꯒ ꯍꯌꯤꯡꯒꯨꯝꯕ ꯄꯥꯏꯗꯅꯕ ꯀꯨꯞꯍꯟꯕ ꯏꯁꯤꯡ ꯆꯐꯨ ꯐꯥꯎꯕꯁꯨ ꯀꯨꯞꯍꯟꯕ ꯌꯥꯕ ꯑꯗꯨꯒꯨꯝꯕ ꯑꯃꯅꯤ ꯑꯗꯨꯅ ꯑꯗꯨꯒ ꯉꯥꯂꯨꯕꯥꯛꯀꯨꯝꯕꯁꯨ ꯁꯥꯏ ꯁꯤ ꯉꯥꯂꯨꯕꯥꯛ ꯍꯥꯏꯕꯁꯤ ꯕꯣꯛꯁꯀꯨꯝꯕꯅꯤ ꯀꯅꯥꯒꯨꯝꯕꯗꯤ ꯁꯤ ꯌꯥꯝꯅ ꯏꯁꯄꯦꯁꯦꯜ ꯑꯣꯏꯅ ꯁꯤꯖꯤꯟꯅꯕꯁꯨ ꯂꯩꯌꯦ ꯀꯣꯁꯃꯦꯇꯤꯛꯀꯨꯝꯕꯁꯨ ꯍꯥꯞꯄ ꯌꯥꯕ ꯍꯥꯟꯅꯗꯤ ꯈꯨꯠꯁꯥꯁꯨ ꯌꯥꯝ ꯅꯥꯜꯂꯝꯗꯦ ꯑꯗꯨꯕꯨ ꯍꯧꯖꯤꯛꯇꯤ ꯌꯥꯝꯅ ꯃꯇꯝꯁꯦ ꯌꯥꯝꯅ ꯑꯐꯕ ꯑꯃꯁꯨꯡ ꯍꯧꯖꯤꯛꯀꯤ ꯈꯨꯠꯁꯨ ꯈꯨꯠꯂꯥꯏ ꯃꯦꯁꯤꯟꯒꯤ ꯃꯇꯦꯡꯅ ꯍꯧꯖꯤꯛꯇꯤ ꯌꯥꯝ ꯅꯥꯟꯅ ꯅꯥꯟꯅ ꯁꯥꯕ ꯑꯁꯤꯒꯨꯝꯕ ꯉꯝꯈ꯭ꯔꯦ ꯑꯗꯨꯅ ꯁꯤ ꯁꯥꯔꯦ ꯍꯥꯏꯔꯒ ꯑꯩꯈꯣꯏꯒꯤ ꯀꯩꯔꯧꯏ ꯂꯩꯀꯥꯏ ꯗꯁꯨ ꯌꯣꯟꯕ ꯃꯔꯀꯦꯠꯇꯁꯨ ꯆꯠꯄ ꯃꯤꯅꯁꯨ ꯗꯤꯃꯥꯟ ꯌꯥꯝ ꯇꯧꯕ ꯑꯩꯈꯣꯏꯒꯤ ꯁ꯭ꯇꯦꯠ ꯈꯛꯇ ꯅꯠꯇꯕꯤꯗ ꯃꯄꯥꯜ ꯂꯝꯗꯁꯨ ꯊꯥꯗꯣꯛꯄ ꯌꯥꯕ ꯑꯁꯤꯒꯨꯝꯕ ꯃꯌꯥꯝ ꯑꯁꯦ ꯏꯚꯟ ꯇꯨꯔꯤꯖꯝ ꯑꯩꯈꯣꯏꯅꯁꯨ ꯂꯥꯛꯄ ꯃꯇꯝꯗ ꯌꯦꯡꯕ ꯃꯇꯝꯗ ꯑꯩꯈꯣꯏꯅ ꯑꯦꯛꯁꯤꯕꯤꯁꯟꯒꯨꯝꯕ ꯇꯧꯔꯒ ꯃꯦꯂꯥꯒꯨꯝꯕ ꯇꯧꯔꯒ ꯑꯩꯈꯣꯏꯅ ꯁꯥꯕ ꯄꯣꯠꯂꯝ ꯃꯌꯥꯝꯗꯣ ꯄꯨꯊꯣꯛꯑꯒ ꯌꯣꯟꯕ ꯃꯇꯝꯗꯁꯨ ꯌꯥꯝꯅ ꯄꯥꯝꯅ ꯂꯧꯕ ꯑꯁꯤꯒꯨꯝꯕ ꯃꯌꯥꯝ ꯑꯃ ꯂꯩꯔꯦ ꯑꯗꯨꯅ ꯑꯩꯈꯣꯏ ꯆꯥꯟꯗꯦꯜ ꯗꯤꯁꯇ꯭ꯔꯤꯛꯇ ꯍꯦꯟꯗꯤꯀ꯭ꯔꯥꯐꯇ ꯌꯥꯝꯅ ꯃꯃꯤꯡ ꯆꯠꯂꯤ ꯑꯗꯨꯅ

ꯊꯝꯅꯕ ꯑꯗꯨ ꯁꯥꯕꯗꯤ ꯃꯤ ꯂꯣꯏꯅ ꯁꯥꯕ ꯍꯩꯇꯦ ꯑꯗꯨ ꯊꯝꯕꯗꯤ ꯑꯦꯕ꯭ꯔꯤ ꯍꯥꯎꯁꯍꯣꯜꯗ ꯑꯃꯃꯝꯗꯤ ꯂꯩꯇꯕ ꯌꯥꯗꯦ ꯑꯗꯨꯅ ꯁꯥꯕ ꯃꯤꯁꯤꯡꯁꯦ ꯏꯪꯀꯝ ꯌꯥꯝ ꯐꯪꯏ ꯃꯁꯤꯗ ꯃꯈꯣꯏꯒꯤ ꯏꯃꯨꯡꯒꯤ ꯑꯋꯥꯠ ꯑꯄꯥ ꯏꯪꯀꯝ ꯖꯦꯅꯦꯔꯦꯁꯟꯗꯁꯨ ꯌꯥꯝ ꯀꯥꯅꯕ ꯑꯁꯤꯒꯨꯝꯕ ꯃꯈꯣꯏꯅ ꯐꯪꯏ ꯑꯗꯨꯅ ꯑꯩꯈꯣꯏ ꯑꯦꯔꯤꯌꯥꯗ ꯑꯁꯤꯒꯨꯝꯕ ꯃꯌꯥꯝꯁꯦ ꯑꯇꯣꯞ ꯑꯇꯣꯞꯄ ꯃꯥꯔꯀꯦꯠꯇꯁꯨ ꯌꯣꯟꯕ ꯃꯇꯝꯗ ꯃꯤꯅꯁꯨ ꯌꯥꯝ ꯄꯥꯝꯅ ꯂꯧꯕ ꯃꯄꯥꯟꯗ ꯆꯠꯄ ꯃꯇꯝꯗꯁꯨ ꯃꯤꯅ ꯂꯥꯛꯄ ꯃꯇꯝꯗꯁꯨ ꯃꯤꯅ ꯌꯥꯝ ꯄꯥꯝꯅ ꯂꯧꯕ ꯑꯗꯨꯒꯨꯝꯕ ꯍꯦꯟꯗꯤꯀ꯭ꯔꯥꯐ ꯈꯨꯠ ꯁꯥꯗ ꯌꯥꯝ ꯍꯩꯕ ꯑꯗꯨꯒꯨꯝꯕ ꯑꯩꯈꯣꯏꯒꯤ ꯑꯦꯔꯤꯌꯥꯗ ꯂꯩ ꯑꯗꯨꯅ ꯀꯦꯟꯗꯁꯨ ꯁꯥꯕ ꯌꯥꯕ ꯆꯦꯌꯔꯒꯨꯝꯕ ꯃꯃꯟ ꯆꯦꯌꯔ ꯀꯦꯟꯒꯤ ꯆꯦꯌꯔ ꯍꯥꯏꯕꯁꯦ ꯀꯦꯟꯒꯤ ꯆꯦꯌꯔꯅꯤ ꯍꯥꯏꯕ ꯋꯥꯅꯤ ꯃꯃꯟꯗꯤ ꯑꯥ ꯌꯧꯋꯦ ꯑꯗꯨꯅ ꯁꯤꯒꯨꯝꯕ ꯃꯌꯥꯝꯁꯦ ꯑꯩꯈꯣꯏ ꯆꯥꯟꯗꯦꯜ ꯗꯤꯁꯇ꯭ꯔꯤꯛꯇꯁꯨ ꯌꯥꯝ ꯃꯔꯥꯡ ꯀꯥꯏꯅ ꯐꯪꯏ ꯍꯥꯏꯕꯁꯦ ꯍꯥꯏꯖꯅꯤꯡꯏ